ꯑꯗꯒꯤ ꯃꯆꯥꯒꯤ ꯂꯥꯏꯔꯤꯛ ꯇꯝꯕꯒꯤ ꯃꯇꯥꯡꯗ ꯂꯩꯀꯥꯏꯒꯤ ꯊꯧꯗꯣꯛ ꯋꯥꯊꯣꯛꯀꯤ ꯐꯤꯁꯥ ꯂꯣꯟꯁꯥꯒꯤ ꯐꯪꯉꯛꯏꯕ ꯁꯦꯟꯃꯤꯠꯂꯣꯟ ꯐꯒꯠꯅꯕ ꯅꯨꯄꯤꯁꯤꯡꯅꯁꯨ ꯑꯆꯪꯕ ꯊꯧꯗꯥꯡ ꯌꯥꯔꯤ ꯑꯗꯨꯒ ꯑꯆꯧ ꯑꯆꯧꯕ ꯃꯔꯨꯞ ꯀꯌꯥ ꯑꯃꯁꯨ ꯌꯥꯎꯕ ꯉꯝꯖꯔꯤ ꯐꯤꯁꯥ ꯂꯣꯟꯁꯥ ꯇꯧꯕꯗ ꯂꯥꯏꯔꯤꯛ ꯂꯥꯏꯁꯨ ꯍꯩꯍꯧꯗ꯭ꯔꯕ ꯅꯨꯄꯤ ꯑꯣꯏꯕꯤꯁꯤꯡꯅ ꯐꯤꯁꯥꯀꯣꯟ ꯄꯥꯟꯗꯨꯅ ꯏꯃꯨꯡꯒꯤ ꯑꯋꯥꯠ ꯑꯄꯥ ꯄꯨꯝꯅꯃꯛ ꯃꯦꯟꯗꯨꯅ ꯍꯣꯠꯅꯖꯔꯤ ꯑꯗꯨꯒꯤ ꯃꯊꯛꯇ ꯀꯩꯒꯨꯝꯕ ꯃꯣꯏꯒꯤ ꯀ꯭ꯂꯁꯇꯔ ꯏꯝꯕ꯭ꯔꯣꯏꯗ꯭ꯔꯤꯒꯨꯝꯕ ꯍꯦꯟꯂꯨꯝꯒꯤ ꯏꯟꯗꯁꯇ꯭ꯔꯤꯗꯒꯤ ꯆꯠꯇꯅ ꯐꯤꯁꯥ ꯂꯣꯟꯁꯥꯒꯤ ꯂꯧꯊꯗꯅ ꯌꯥꯝꯅ ꯀꯟꯅ ꯍꯣꯠꯅꯖꯗꯨꯅ ꯁꯦꯟꯃꯤꯠꯂꯣꯟ ꯐꯒꯠꯍꯜꯂꯤ ꯃꯆꯥ ꯃꯁꯨ ꯅꯦ ꯇꯥꯅ ꯇꯪꯗꯨ ꯂꯩꯇꯥꯅ ꯁꯦꯝꯕ ꯉꯝꯃꯤ ꯏꯃꯨꯡ ꯃꯅꯨꯡꯒꯤ ꯑꯋꯥꯠ ꯑꯄꯥ ꯃꯦꯟꯕꯗꯁꯨ ꯑꯆꯧꯕ ꯊꯧꯗꯥꯡ ꯐꯤꯁꯥ ꯂꯣꯟꯁꯥꯗꯒꯤ ꯅꯨꯄꯤꯁꯤꯡꯅ ꯑꯆꯧꯕ ꯊꯧꯗꯥꯡ ꯌꯥꯔꯤ